ꯑꯩꯈꯣꯏꯒꯤ ꯈꯨꯟꯗ ꯍꯥꯟꯅꯗꯒꯤ ꯆꯠꯅꯔꯛꯑꯕ ꯑꯩꯈꯣꯏꯒꯤ ꯄꯨꯋꯥꯔꯤꯒꯤ ꯑꯣꯏꯕ ꯊꯧꯗꯣꯛ ꯍꯥꯏꯔꯒꯗꯤ ꯑꯩꯈꯣꯏꯒꯤ ꯑꯩꯈꯣꯏ ꯃꯅꯤꯄꯨꯔꯒꯤ ꯃꯨꯁꯂꯤꯝꯒꯤ ꯑꯣꯏꯅ ꯑꯃꯠꯇ ꯑꯣꯏꯅ ꯑꯩꯈꯣꯏꯒꯤ ꯃꯔꯤꯐꯠ ꯑꯩꯈꯣꯏꯒꯤ ꯃꯩꯇꯩ ꯄꯥꯉꯜꯒꯤ ꯑꯣꯏꯕ ꯃꯔꯤꯐꯠ ꯃꯇꯝꯗꯨꯒꯤ ꯅꯤꯡꯊꯧꯁꯤꯡ ꯑꯃꯁꯨꯡ ꯑꯩꯈꯣꯏꯒꯤ ꯃꯌꯥꯝꯒ ꯗ ꯇꯥꯍꯟꯕꯤꯗꯨꯅ ꯍꯧꯖꯤꯛꯁꯨ ꯑꯩꯈꯣꯏ ꯑꯗꯨꯝ ꯑꯩꯈꯣꯏꯒꯤ ꯃꯔꯤꯐꯠꯁꯤ ꯑꯗꯨꯝ ꯃꯩꯇꯩ ꯄꯥꯉꯜꯒꯤ ꯑꯣꯏꯅ ꯑꯗꯨꯝ ꯑꯩꯈꯣꯏ ꯇꯥꯔꯤ ꯍꯧꯖꯤꯛ ꯍꯧꯖꯤꯛ ꯑꯩꯈꯣꯏꯒꯤ ꯄꯨꯋꯥꯔꯤꯒꯤ ꯑꯣꯏꯅ ꯑꯩꯈꯣꯏ ꯍꯥꯟꯅꯗꯒꯤ ꯇꯧꯔꯛꯄ ꯑꯩꯈꯣꯏꯒꯤ ꯍꯤꯁꯇ꯭ꯔꯤ ꯍꯥꯏꯔꯒꯗꯤ ꯑꯩꯈꯣꯏꯒꯤ ꯃꯩꯇꯩ ꯄꯥꯉꯜꯒꯤ ꯑꯃꯠꯇ ꯑꯣꯏꯔꯕ ꯑꯩꯈꯣꯏꯒꯤ ꯃꯔꯤꯐꯠ ꯍꯥꯏꯕ ꯑꯩꯈꯣꯏꯒꯤ ꯂꯥꯏꯁꯣꯟ ꯏꯁꯩ ꯑꯁꯤ ꯑꯩꯈꯣꯏꯒꯤ ꯑꯩꯈꯣꯏꯒꯤ ꯑꯩꯈꯣꯏꯒꯤ ꯂꯣꯟꯗ ꯃꯅꯤꯄꯨꯔ ꯂꯣꯟꯗ ꯑꯩꯈꯣꯏꯅ ꯁꯛꯄ ꯑꯗꯨꯒꯨꯝꯕ ꯃꯔꯤꯐꯠꯅꯤ ꯑꯗꯨ ꯑꯩꯈꯣꯏꯅ ꯈꯨꯡꯒꯪꯗ ꯑꯩꯈꯣꯏꯒꯤ ꯍꯧꯖꯤꯛ ꯍꯧꯖꯤꯛꯁꯨ ꯑꯩꯈꯣꯏꯅ ꯑꯗꯨꯝ ꯇꯥꯕ ꯐꯪꯉꯤ ꯁꯤꯒꯨꯝꯕꯁꯤ ꯑꯩꯈꯣꯏꯒꯤ ꯖꯒꯥ ꯖꯒꯥꯗ ꯑꯩꯈꯣꯏꯒꯤ ꯑꯆꯧ ꯑꯁꯥꯡꯁꯤꯡ ꯂꯥꯛꯄ ꯑꯃꯁꯨꯡ ꯑꯩꯈꯣꯏꯅ ꯀꯔꯤꯒꯨꯝꯕ ꯑꯩꯈꯣꯏꯅ ꯄ꯭ꯔꯣꯒ꯭ꯔꯥꯝ ꯃꯆꯥ ꯑꯩꯈꯣꯏꯒꯤ ꯈꯨꯡꯒꯪꯒꯤ ꯑꯣꯏꯕ ꯁꯤꯟꯕ ꯃꯇꯝꯗꯁꯨ ꯁꯤꯒꯨꯝꯕ ꯑꯩꯈꯣꯏ ꯍꯥꯟꯅꯗꯒꯤ ꯑꯩꯈꯣꯏꯒꯤ ꯑꯍꯜ ꯂꯃꯟꯁꯤꯡ ꯏꯄꯥ ꯏꯄꯨꯁꯤꯡꯅ ꯇꯧꯕꯤꯔꯝꯕ ꯑꯗꯨꯒꯨꯝꯕ ꯃꯔꯤꯐꯠ ꯑꯗꯨꯁꯤꯡꯗꯨ ꯑꯩꯈꯣꯏꯅ ꯁꯩꯊꯥꯔꯒ ꯍꯧꯖꯤꯛ ꯍꯧꯖꯤꯛꯁꯨ ꯑꯩꯈꯣꯏ ꯑꯗꯨꯒ ꯁꯦꯝ ꯆꯞ ꯃꯥꯟꯅꯕ ꯃꯑꯣꯡꯗ ꯑꯩꯈꯣꯏꯒꯤ ꯃꯇꯝ ꯃꯇꯝꯁꯤꯒꯤ ꯑꯩꯈꯣꯏ ꯈꯨꯡꯒꯪꯒꯤ ꯑꯣꯏꯕ ꯑꯩꯈꯣꯏꯒꯤ ꯄ꯭ꯔꯖꯥ ꯑꯩꯈꯣꯏꯅ ꯑꯗꯨꯝ ꯇꯠꯇꯅ ꯑꯩꯈꯣꯏꯅ ꯃꯌꯥꯝꯗ ꯈꯪꯍꯜꯂꯤ ꯑꯗꯨ ꯃꯩꯇꯩ ꯄꯥꯉꯜꯒꯤꯗꯤ ꯑꯩꯈꯣꯏꯒꯤ ꯁꯤꯒꯨꯝꯕ ꯃꯔꯤꯐꯠ ꯍꯥꯏꯕꯁꯦ ꯑꯃꯠꯇ ꯑꯣꯏꯕꯅꯤꯅ ꯃꯌꯥꯝꯅ ꯍꯧꯖꯤꯛꯁꯨ ꯈꯪꯅꯔꯤ ꯃꯌꯥꯝꯁꯨ ꯇꯥꯍꯜꯂꯤ ꯑꯩꯈꯣꯏꯅ ꯑꯦꯅꯤ ꯑꯩꯈꯣꯏꯒꯤ ꯏꯚꯦꯟ ꯑꯃ ꯑꯩꯈꯣꯏꯒꯤ ꯈꯨꯡꯒꯪꯗ ꯁꯤꯜꯂꯛꯄ ꯃꯇꯝꯗ ꯑꯃꯁꯨ ꯑꯩꯈꯣꯏꯒꯤ ꯃꯐꯝ ꯑꯩꯈꯣꯏꯒꯤ ꯃꯅꯤꯄꯨꯔꯗ ꯁꯤꯜꯂꯛꯄ ꯃꯇꯝꯗꯁꯨ ꯑꯩꯈꯣꯏꯒꯤ ꯁꯤꯒꯨꯝꯕ ꯃꯔꯤꯐꯠꯁꯤ ꯑꯩꯈꯣꯏꯅ ꯇꯥꯍꯟꯕꯒꯤ ꯑꯩꯈꯣꯏ ꯈꯨꯗꯣꯡꯆꯥꯕ ꯑꯁꯤ ꯑꯗꯨꯝ ꯑꯩꯈꯣꯏ ꯍꯧꯖꯤꯛ ꯄꯤꯔꯤ ꯍꯥꯟꯅꯒꯤ ꯑꯩꯈꯣꯏꯒꯤ ꯍꯤꯁꯇ꯭ꯔꯤꯒꯤ ꯑꯣꯏꯕ ꯍꯥꯏꯔꯒꯗꯤ ꯑꯩꯈꯣꯏꯒꯤ ꯃꯔꯤꯐꯠ ꯍꯥꯏꯕꯁꯤ ꯑꯃꯅꯤ